ꯑꯥ ꯇꯥꯏꯌꯦ ꯍꯥꯏꯕꯤꯌꯨ ꯑꯥ ꯃꯥꯅꯤ ꯃꯥꯅꯤ ꯍꯥꯏꯕꯤꯌꯨ ꯑꯁ ꯑꯩꯈꯣꯏꯒꯤ ꯃꯤꯑꯣꯏꯕꯗ ꯑꯗꯨꯝ ꯆꯪꯕ ꯄꯣꯠꯂꯝꯁꯤꯡ ꯑꯗꯨꯝ ꯐꯪꯉꯤ ꯕꯦꯒꯁꯤꯡ ꯐꯪꯉꯤ ꯑꯗꯒꯤ ꯆꯤꯌꯥꯔꯁꯤꯡ ꯑꯗꯨꯝ ꯁꯥꯕ ꯌꯥꯏ ꯂꯣꯏꯅ ꯃꯥ ꯃꯥꯒꯤ ꯑꯄꯥꯝ ꯑꯄꯥꯝꯕ ꯄꯣꯠꯂꯝꯁꯤꯡ ꯂꯣꯏꯅ ꯇꯧꯕ ꯌꯥꯏ ꯎꯃ ꯐꯪꯉꯤ ꯑꯗꯨꯁꯨ ꯑꯗꯨꯝ ꯐꯪꯉꯤ ꯑꯩ ꯑꯗꯨꯝ ꯁꯥꯖꯩꯌꯦ ꯑꯗꯨꯝꯕꯗꯣ ꯎꯝ ꯃꯃꯟꯁꯦ ꯑꯗꯨꯝ ꯌꯥꯝꯅ ꯃꯥꯒꯤ ꯃꯥꯒꯤ ꯄꯣꯠꯇꯨꯒꯤ ꯃꯇꯨꯡꯏꯟ ꯃꯃꯟꯗꯣ ꯂꯦꯞꯄꯤ ꯃꯃꯟꯁꯦ ꯄꯣꯠ ꯄꯤꯛꯑꯒꯅ ꯆꯥꯎꯔꯒꯅ ꯃꯃꯟ ꯑꯃ ꯄꯤꯛꯂꯒꯅ ꯃꯃꯟ ꯑꯃ ꯃꯃꯜ ꯇꯣꯉꯥꯜ ꯇꯣꯉꯥꯜꯂꯤ ꯑꯆꯧ ꯃꯆꯥꯒꯤ ꯀ꯭ꯋꯥꯂꯤꯇꯤ ꯐꯕꯩꯁꯦ ꯑꯩꯈꯣꯏꯒꯤ ꯀꯥꯂꯦꯟꯒꯤ ꯀꯧꯅꯥꯗꯣ ꯑꯗꯨꯗꯨꯅꯗꯤ ꯌꯥꯝꯅꯗꯤ ꯐꯔꯦ ꯑꯗꯨꯒ ꯃꯈꯥ ꯄꯣꯜꯂꯤ ꯃꯁꯤ ꯗꯤꯄꯦꯟꯗꯤ ꯑꯩ ꯑꯩꯈꯣꯏ ꯌꯨꯝ ꯌꯨꯝꯗ ꯀꯔꯤꯒꯨꯝꯕ ꯀꯅꯥꯒꯨꯝꯕ ꯑꯄꯥꯝꯕ ꯃꯤ ꯂꯩꯕ ꯇꯥꯔꯗꯤ ꯌꯨꯝꯗ ꯑꯗꯨꯝ ꯗꯤꯂꯤꯚꯔ ꯇꯧꯕꯤꯕ ꯑꯗꯨꯝ ꯌꯥꯎꯋꯤ ꯀꯔꯤꯒꯨꯝꯕ ꯑꯗꯨ ꯑꯩꯈꯣꯏꯅ ꯑꯦꯗ꯭ꯔꯦꯁ ꯑꯇꯣꯞ ꯑꯇꯣꯞꯄꯗꯁꯨ ꯑꯗꯨꯝ ꯊꯥꯕ ꯌꯥꯏ ꯃꯥ ꯃꯣꯏꯅ ꯍꯥꯏꯔꯛꯄꯒꯤ ꯃꯇꯨꯡꯏꯟꯅ ꯑꯩꯈꯣꯏꯅ ꯑꯗꯨꯝ ꯇꯧꯕꯤꯒꯅꯤ ꯍꯣꯝ ꯗꯤꯂꯤꯚꯔ ꯃꯁꯥꯒꯤ ꯗꯤꯂꯤꯚꯔ ꯇꯧꯔꯛꯑꯗꯤ ꯆꯥꯔꯖ ꯈꯔ ꯑꯗꯨꯝ ꯂꯥꯛꯀꯅꯤ ꯃꯤ ꯊꯥꯔꯛꯀꯗꯝꯅꯤꯅ ꯎꯝ ꯑꯅꯛꯄ ꯑꯔꯥꯞꯄꯒꯤ ꯑꯗꯨꯝ ꯈꯥꯏꯗꯣꯛꯏ ꯍꯥꯏꯕꯗꯤ ꯅꯛꯂꯒꯅ ꯈꯔ ꯑꯗꯨꯝ ꯍꯟꯊꯒꯅꯤ ꯂꯥꯞꯄꯒꯅ ꯑꯗꯨꯝ ꯍꯦꯟꯂꯛꯀꯅꯤ ꯃꯥꯒꯤ ꯆꯥꯔꯖ ꯍꯥꯏꯗꯤ ꯍꯧꯖꯤꯛ ꯊꯥꯎ ꯂꯥꯡ ꯑꯃ ꯑꯃꯒꯤ ꯆꯥꯔꯖ ꯆꯪꯉꯛꯄ ꯃꯇꯨꯡꯏꯟꯅ ꯃꯣꯏꯒꯤ ꯑꯗꯨꯝ ꯆꯥꯔꯖ ꯈꯔ ꯀꯣꯟꯈꯠꯀꯅꯤ ꯍꯣꯏ ꯍꯣꯏ ꯎꯝ ꯍꯣꯏ ꯍꯣꯏ ꯎꯝ ꯍꯣꯏ ꯍꯣꯏ ꯌꯥꯅꯤ ꯌꯥꯅꯤ ꯐꯔꯦ